ꯑꯩꯈꯣꯏꯅ ꯑꯩꯈꯣꯏꯒꯤ ꯀꯜꯇꯔꯒꯤ ꯑꯣꯏꯕ ꯅꯠ ꯑꯁꯤ ꯃꯥꯡꯍꯟꯗꯅ ꯂꯩꯍꯟꯒꯦ ꯍꯥꯏꯕ ꯇꯔꯒꯗꯤ ꯑꯩꯈꯣꯏꯅ ꯇꯥꯉꯥꯏ ꯐꯗꯅ ꯁ꯭ꯀꯨꯜꯒꯤ ꯁꯤꯂꯦꯕꯁꯇꯥ ꯃꯔꯨ ꯑꯣꯏꯅ ꯌꯥꯎꯍꯟꯕ ꯇꯥꯉꯥꯏ ꯐꯗꯦ ꯑꯩꯈꯣꯏꯅ ꯀꯜꯆꯔꯒꯤ ꯑꯣꯏꯕ ꯍꯥꯏꯕꯗꯤ ꯑꯩꯈꯣꯏꯅ ꯑꯩꯈꯣꯏꯒꯤ ꯀꯜꯆꯔꯒꯤ ꯆꯠꯅꯕꯤ ꯐꯤꯖꯦꯠ ꯆꯥꯛꯆꯦꯠ ꯑꯗꯨꯗꯒꯤ ꯆꯥꯕ ꯊꯛꯄ ꯀꯌꯥꯃꯔꯨꯝ ꯑꯁꯤ ꯑꯩꯈꯣꯏꯅ ꯁꯤꯂꯦꯕꯁ ꯑꯁꯤꯗ ꯁ꯭ꯀꯨꯜꯒꯤ ꯁꯤꯂꯦꯕꯁ ꯑꯁꯤꯗ ꯍꯥꯞꯄꯤꯕ ꯇꯔꯒꯗꯤ ꯍꯧꯔꯛꯂꯤꯕ ꯑꯉꯥꯡꯁꯤꯡꯗꯁꯨ ꯈꯪꯍꯟꯕ ꯉꯝꯒꯅꯤ ꯑꯗꯨꯒ ꯃꯈꯣꯏꯅ ꯃꯈꯥ ꯇꯥꯅ ꯆꯠꯊꯕꯁꯨ ꯉꯝꯒꯅꯤ ꯑꯗꯨꯒ ꯑꯩꯈꯣꯏꯅ ꯑꯅꯤ ꯁꯨꯕꯗ ꯑꯩꯈꯣꯏꯅ ꯑꯩꯅ ꯍꯥꯏꯅꯤꯡꯕꯗꯤ ꯑꯩꯈꯣꯏꯒꯤ ꯀꯜꯆꯔ ꯑꯁꯤ ꯃꯥꯡꯍꯟꯗꯅ ꯂꯦꯡꯗꯅ ꯂꯩꯍꯟꯒꯦ ꯍꯥꯏꯕ ꯇꯔꯒꯗꯤ ꯑꯩꯈꯣꯏꯅ ꯆꯍꯤ ꯑꯃꯗ ꯑꯩꯈꯣꯏꯒꯤ ꯀꯜꯆꯔꯦꯜ ꯀꯜꯆꯔꯒꯤ ꯑꯣꯏꯕ ꯄ꯭ꯔꯣꯒ꯭ꯔꯥꯝꯒꯨꯝꯕ ꯁꯤꯒꯨꯝꯕ ꯀꯌꯥꯃꯔꯨꯝ ꯁꯤꯟꯕꯤꯔꯒ ꯑꯩꯈꯣꯏꯒꯤ ꯀꯜꯆꯔꯒꯤ ꯑꯣꯏꯕ ꯍꯥꯏꯕꯗꯤ ꯆꯠꯅꯕꯤ ꯑꯗꯨꯗꯒꯤ ꯐꯤꯖꯦꯠ ꯆꯥꯛꯆꯦꯠ ꯁꯤꯒꯨꯝꯕꯁꯦ ꯁꯣ ꯇꯧꯕꯤꯔꯒꯗꯤ ꯍꯧꯔꯛꯂꯤꯕ ꯑꯉꯥꯡꯁꯤꯡꯗꯁꯨ ꯑꯩꯈꯣꯏꯅ ꯈꯪꯕ ꯉꯝꯍꯟꯒꯅꯤ